ꯍꯜꯂꯣ ꯁꯤꯕꯨ ꯋꯒꯥꯏꯒꯤ ꯒ꯭ꯂꯣꯁꯔꯤ ꯗꯨꯀꯥꯟꯗꯣ ꯑꯣꯏꯕꯤꯔꯕ꯭ꯔꯣ ꯑꯩꯁꯦ ꯀꯛꯆꯤꯡ ꯋꯥꯏꯗꯒꯤꯅꯦꯕꯀꯣ ꯑꯗꯣ ꯑꯨꯁꯦ ꯃꯔꯨꯞꯀꯤ ꯑꯦ ꯀꯩꯅꯣꯒꯤ ꯄꯣꯠꯆꯩ ꯈꯔ ꯂꯧꯅꯤꯡꯕ ꯑꯗꯨꯗ ꯄꯣꯠꯆꯩꯁꯤꯡꯁꯦ ꯃꯃꯟ ꯀꯌꯥ ꯀꯌꯥ ꯀꯃꯥꯏꯅ ꯇꯧꯕꯅꯣ ꯀꯔꯤ ꯀꯔꯤ ꯄꯣꯠꯆꯩ ꯌꯥꯎꯕꯒꯦ ꯗꯨꯀꯥꯟꯗ

ꯑꯥꯎ ꯇꯥꯏꯌꯦ

ꯑꯥ ꯑꯗꯨꯗꯤ ꯑꯂꯨꯒꯨꯝ ꯍꯌꯦꯡꯒꯨꯝꯕ ꯂꯥꯛꯀꯦ ꯇꯧꯕꯅꯦ ꯑꯗꯣ ꯌꯨꯝꯗ ꯀꯩꯅꯣꯇꯧꯕꯒꯤ ꯊꯤꯂꯛꯄꯒꯤ ꯈꯨꯗꯣꯡ ꯆꯥꯕꯗꯤ ꯂꯩꯕ꯭ꯔꯣ ꯑꯣ ꯑꯗꯣ ꯑꯒꯤꯁꯦ ꯄꯣꯠꯆꯩꯁꯦ ꯈꯔ ꯌꯥꯝꯅ ꯑꯗꯨꯝ ꯂꯧꯒꯗꯕꯅꯦꯕ ꯑꯥꯎ ꯍꯣꯏ ꯍꯌꯦꯡ ꯍꯥꯡꯆꯤꯠꯀꯤ ꯇꯧꯗꯧꯕ ꯑꯗꯣ ꯍꯌꯦꯡ ꯑꯗꯨꯝ ꯌꯧꯍꯟꯕꯤꯔꯛꯄ ꯌꯥꯗꯣꯏꯔꯥ ꯑꯗꯨꯝ ꯇꯤꯜꯂꯧ ꯆꯅꯝꯒꯨꯝꯕ ꯑꯗꯩ ꯊꯥꯎꯒꯨꯝꯕ ꯑꯗꯒꯤ ꯃꯣꯔꯣꯛ ꯑꯗꯒꯤ ꯁꯨꯝ ꯍꯋꯥꯏ ꯆꯦꯡꯋꯥꯏ ꯂꯩꯗꯅ ꯊꯥꯎꯗꯨꯅ ꯕꯣꯛꯁ ꯑꯃꯒꯨꯝꯕ ꯑꯣꯏꯍꯜꯂꯒꯦ ꯑꯗꯨꯒ ꯇꯤꯜꯂꯧ ꯀꯦꯖꯤ ꯃꯉꯥꯒꯨꯝꯕ ꯑꯗꯒꯤ ꯑꯂꯨꯅ ꯀꯦꯖꯤ ꯀꯨꯟ ꯑꯗꯒꯤ ꯍꯋꯥꯏ ꯀꯦꯖꯤ ꯇꯔꯥ ꯍꯣꯏ ꯂꯧꯒꯗꯕ ꯄꯣꯠ ꯃꯁꯤꯡꯕꯨꯗꯤ ꯌꯥꯝ ꯌꯥꯝꯃꯦꯕꯀꯣ ꯑꯗꯣ ꯑꯩꯅ ꯍꯥꯏꯕꯗ ꯑꯗꯨꯝ ꯀꯥꯎꯕꯁꯨ ꯃꯌꯥꯝ ꯑꯃ ꯌꯥꯎꯔꯦ ꯑꯗꯨꯅ ꯑꯗꯨꯝ ꯑꯗꯨꯃꯥꯏꯅ ꯂꯤꯁ ꯑꯣꯏꯅ ꯁꯦꯝꯃꯒ ꯑꯗꯨꯝ ꯋꯥꯠꯆꯞꯇ ꯑꯣꯏꯅ ꯊꯥꯔꯛꯑꯁꯨ ꯊꯥꯔꯛꯑꯒꯦ ꯖꯤꯄꯦꯗ ꯑꯗꯨꯝ ꯇꯧꯔꯛꯑꯁꯨ ꯌꯥꯕ꯭ꯔꯣ ꯑꯗꯣ ꯑꯣꯏꯔꯒꯅ ꯅꯣꯏ ꯀꯩꯅꯣ ꯄꯣꯠꯇꯣ ꯑꯗꯨꯝ ꯌꯨꯝꯗ ꯑꯗꯨꯝ ꯗꯦꯂꯤꯚꯔꯤ ꯂꯥꯛꯄꯤꯔꯣ ꯌꯧꯍꯟꯕꯤꯔꯛꯑꯣ ꯌꯨꯝꯗ ꯑꯗꯨꯝ ꯊꯣꯟꯕꯤꯔꯛꯑꯣ ꯑꯗꯨꯗꯨꯒ ꯅꯣꯏ ꯀꯩꯅꯣ ꯖꯤꯄꯦꯗ ꯑꯗꯨꯝ ꯀꯥꯞꯆꯔꯛꯑꯒꯦ ꯄꯩꯁꯥꯗꯨꯅ ꯍꯣꯏ ꯑꯣ ꯑꯗꯨꯗꯤ ꯌꯥꯝ ꯅꯨꯡꯉꯥꯏꯖꯔꯦ ꯊꯝꯃꯒꯦ ꯑꯗꯨꯒ ꯀꯩꯅꯣ ꯂꯤꯁꯇꯣ ꯁꯦꯝꯃꯒ ꯋꯥꯠꯆꯞꯇ ꯑꯗꯨꯝ ꯑꯗꯨꯝ ꯊꯥꯔꯛꯑꯒꯦ